ꯆꯍꯤꯒꯤ ꯑꯣꯏꯕ ꯑꯣꯏꯕ ꯖꯇ꯭ꯔꯥ ꯃꯦꯂꯥ ꯑꯁꯤ ꯆꯍꯤꯗꯨꯒꯤ ꯑꯌꯤꯡ ꯌꯥꯝꯅꯁꯨ ꯏꯪꯗꯕ ꯌꯥꯝꯅꯁꯨ ꯁꯥꯗꯕ ꯃꯇꯝꯗ ꯁꯝ ꯃꯇꯝꯗ ꯁꯤ ꯃꯇꯝꯗ ꯄꯥꯡꯊꯣꯛꯏ ꯃꯦꯂꯥ ꯄꯡꯊꯣꯛꯄ ꯃꯇꯝꯗ ꯑꯩꯅ ꯑꯉꯥꯡ ꯑꯣꯏꯔꯤꯉꯩꯗ ꯊꯦꯡꯅꯔꯛꯈꯤꯕ ꯈꯔꯗꯤ ꯑꯩꯈꯣꯏ ꯄꯨꯜꯂꯞ ꯆꯠꯂꯤ ꯃꯦꯂꯥ ꯌꯦꯡꯕ ꯆꯠꯂꯤ ꯃꯦꯂꯥ ꯑꯗꯨꯗ ꯃꯤꯑꯣꯏ ꯀꯌꯥꯃꯔꯨꯝ ꯑꯃ ꯃꯦꯂꯥ ꯌꯦꯡꯕ ꯂꯥꯛꯅꯩ ꯁꯥꯟꯅꯄꯣꯠ ꯌꯣꯟꯕ ꯄꯣꯠꯆꯩ ꯀꯌꯥꯃꯔꯨꯝꯁꯨ ꯌꯣꯜꯂꯤ ꯑꯩꯅ ꯄꯥꯝꯖꯕ ꯑꯆꯥꯄꯣꯠ ꯀꯌꯥꯃꯔꯨꯝꯁꯨ ꯆꯥꯈꯤ ꯑꯗꯨꯒ ꯃꯦꯂꯥ ꯑꯗꯨꯗ ꯁꯥꯟꯅꯕ ꯌꯥꯕ

ꯁꯥꯟꯅꯕ ꯌꯥꯕ ꯃꯁꯥꯟꯅ ꯀꯌꯥꯁꯨ ꯎꯔꯛꯈꯤ ꯁꯥꯟꯅꯔꯛꯈꯤ ꯊꯦꯡꯅꯔꯛꯈꯤ ꯑꯗꯨꯒ ꯌꯥꯝꯅꯁꯨ ꯅꯨꯡꯉꯥꯏꯈꯤ ꯃꯦꯂꯥ ꯑꯗꯨꯗ ꯆꯠꯄ ꯃꯇꯝꯗ